ꯁꯤ ꯐꯤꯗꯪꯒꯤ ꯀꯛꯆꯤꯡꯒꯤ ꯐꯤꯗꯪꯒꯤ ꯇꯦꯛꯁꯤ ꯁꯥꯔꯕꯤꯁ ꯅꯠꯇ꯭ꯔꯕ꯭ꯔꯥ ꯇꯦꯛꯁꯤ ꯁꯥꯔꯕꯤꯁꯀꯤ ꯑꯩꯈꯣꯏꯒꯤ ꯑꯩꯒꯤ ꯌꯨꯝꯒꯤ ꯑꯥꯅꯥꯕ ꯑꯃꯒꯤ ꯆꯠꯀꯗꯕ ꯂꯩꯕ ꯑꯗꯨꯅ ꯒꯥꯔꯤꯁꯤ ꯐꯤꯗꯪꯒꯤ ꯇꯦꯛꯁꯤꯒꯤ ꯁꯥꯔꯕꯤꯁꯁꯤ ꯑꯩ ꯌꯥꯔꯒꯗꯤ ꯏꯝꯐꯥꯜ ꯐꯥꯎ ꯆꯠꯅꯤꯡꯕ ꯑꯩꯈꯣꯏ ꯃꯤ ꯃꯔꯤ ꯃꯉꯥ ꯆꯠꯀꯗꯕꯅꯤ ꯑꯩꯒꯤ ꯃꯤꯡ ꯃꯣꯏꯔꯥꯡꯊꯦꯝ ꯕꯣꯏꯅꯥꯎ ꯁꯤꯡ ꯑꯩ ꯀꯛꯆꯤꯡ ꯆꯨꯝꯂꯥꯝ ꯂꯩꯀꯥꯏꯗꯒꯤꯅꯤ ꯑꯗꯨꯝ ꯌꯥꯔꯒꯗꯤ ꯇꯦꯛꯁꯤ ꯁꯥꯔꯕꯤꯁ ꯇꯦꯛꯁꯤꯁꯤ ꯑꯗꯨꯝ ꯑꯥꯗ ꯏꯝꯐꯥꯜ ꯌꯧꯅꯕ ꯑꯗꯨꯝ ꯆꯠꯅꯤꯡꯕ ꯍꯥꯏꯇꯔꯦ ꯑꯩꯈꯣꯏ ꯃꯉꯥꯁꯦ ꯑꯗꯨꯅ ꯌꯥꯔꯒꯗꯤ ꯑꯩ ꯃꯇꯦꯡ ꯄꯥꯡꯕꯤꯌꯣꯅ ꯒꯥꯔꯤ ꯌꯥꯔꯒꯗꯤ ꯊꯥꯕꯤꯔꯛꯑꯣꯅ ꯍꯥꯏꯖꯔꯤ